ꯑꯩꯈꯣꯏꯒꯤ ꯊꯧꯕꯥꯜ ꯖꯤꯂꯥ ꯑꯁꯤꯗ ꯑꯩꯈꯣꯏꯒꯤ ꯑꯇꯣꯞꯄ ꯇꯨꯔꯤꯁꯁꯤꯡꯅ ꯂꯝ ꯀꯣꯏꯕ ꯂꯥꯛꯄꯗ ꯑꯩꯈꯣꯏꯒꯤ ꯆꯥꯅꯤꯉꯥꯏ ꯊꯛꯅꯤꯉꯥꯏ ꯍꯥꯏꯔꯒꯗꯤ ꯑꯩꯈꯣꯏꯒꯤ ꯊꯧꯕꯥꯜ ꯖꯤꯂꯥꯒꯤ ꯑꯣꯏꯅꯁꯨ ꯑꯗꯨꯝ ꯃꯌꯥꯝꯒꯤ ꯑꯣꯏꯅ ꯆꯥꯅ ꯊꯛꯅꯕ ꯑꯗꯨꯝ ꯑꯩꯈꯣꯏꯒꯤ ꯊꯧꯕꯥꯜ ꯖꯤꯂꯥꯗ ꯐꯪꯕ ꯂꯩ ꯍꯥꯏꯗꯤ ꯑꯌꯨꯛꯀꯤ ꯃꯇꯝꯗꯅ ꯑꯩꯈꯣꯏꯒꯤ ꯍꯣꯇꯦꯜꯗꯕꯨ ꯑꯣꯏꯔꯒꯁꯨ ꯑꯌꯨꯛꯀꯤ ꯃꯇꯝꯗꯅ ꯑꯩꯈꯣꯏꯒꯤ ꯇꯜ ꯆꯥ ꯇꯜꯒꯨꯝꯕ ꯀꯩꯒꯨꯝꯕ ꯑꯗꯨꯝ ꯁꯦꯝꯃꯦ ꯑꯗꯨꯒ ꯅꯨꯃꯤꯗꯥꯡꯋꯥꯏꯔꯝ ꯅꯨꯡꯗꯥꯡꯒꯤ ꯃꯇꯝꯗꯅ ꯑꯩꯈꯣꯏꯒꯤ ꯆꯥꯛꯀꯨꯝꯕ ꯑꯗꯨꯝ ꯁꯤꯟꯗꯅ ꯈꯣꯠꯇꯅ ꯃꯌꯥꯝꯒꯤ ꯑꯗꯨꯝ ꯆꯥꯕ ꯌꯥꯕ ꯍꯣꯠꯅꯩ ꯑꯗꯣ ꯇꯨꯔꯤꯁꯁꯤꯡꯅ ꯂꯥꯛꯄꯗ ꯑꯗꯨꯝ ꯑꯩꯈꯣꯏꯒꯤ ꯍꯣꯇꯦꯜꯁꯤꯗ ꯑꯗꯨꯝ ꯃꯌꯥꯝꯅ ꯑꯗꯨꯝ ꯆꯥꯐꯝ ꯈꯣꯠꯄꯝ ꯑꯗꯨꯝ ꯃꯌꯥꯝ ꯂꯩ ꯑꯩꯈꯣꯏꯒꯤ ꯊꯧꯕꯥꯜꯒꯤ ꯑꯣꯏꯅꯁꯨ ꯑꯩꯈꯣꯏ ꯍꯣꯇꯦꯜ ꯍꯧꯖꯤꯛꯀꯤ ꯍꯥꯏꯔꯤꯕ ꯍꯣꯇꯦꯜꯁꯤꯗ ꯑꯗꯨꯝ ꯍꯣꯇꯦꯜꯒꯨꯝꯕ ꯀꯩꯒꯨꯝꯕꯁꯤꯗ ꯑꯗꯨꯝ ꯇꯜꯒꯨꯝꯕ ꯆꯥꯛꯀꯨꯝꯕꯁꯦ ꯑꯗꯨꯝ ꯆꯥꯕ ꯌꯥꯏ